ꯁꯥꯇ꯭ꯔ ꯃꯍꯩ ꯇꯝꯕ ꯇꯣꯛꯈꯤꯕ ꯑꯗꯒꯤ ꯁ꯭ꯀꯨꯜ ꯀꯥꯔꯛꯇꯕ ꯁꯤꯁꯤꯡꯁꯦ ꯑꯣꯖꯥꯁꯤꯡꯅꯁꯨ ꯍꯥꯏꯕꯤꯕ ꯑꯗꯒꯤ ꯃꯃꯥ ꯃꯄꯥꯁꯤꯡꯅꯁꯨ ꯐꯖꯅ ꯋꯥ ꯋꯥꯔꯤ ꯁꯥꯟꯅꯕꯤꯕ ꯁꯤꯒꯨꯝꯕꯁꯨ ꯌꯥꯝꯅ ꯗꯔꯀꯥꯔ ꯇꯥꯌꯦ ꯑꯗꯨꯗꯒꯤ ꯒꯣꯃꯦꯟꯅ ꯍꯧꯖꯤꯛ ꯄꯤꯔꯤꯕ ꯃꯤꯁꯟ ꯃꯌꯥꯝ ꯑꯃ ꯂꯩꯔꯦ ꯁꯤꯒꯨꯝꯕ ꯃꯌꯥꯝꯁꯤꯁꯨ ꯃꯣꯏꯗ ꯈꯪꯍꯟꯕꯤꯕ ꯑꯗꯒꯤ ꯃꯃꯥ ꯃꯄꯥ ꯑꯣꯏꯕꯁꯤꯡꯅꯁꯨ ꯃꯆꯥꯗ ꯊꯦꯝꯗꯅ ꯈꯣꯠꯇꯅ ꯂꯥꯏꯔꯤꯛ ꯇꯝꯕꯒꯤ ꯀꯥꯟꯅꯕꯗꯣ ꯃꯣꯏꯗꯁꯨ ꯈꯪꯍꯟꯕꯤꯕ ꯑꯣꯖꯥꯁꯤꯡꯅꯁꯨ ꯃꯣꯏꯗ ꯅꯝꯐꯨ ꯍꯥꯐꯨꯗ ꯆꯩꯕꯤ ꯉꯥꯡꯕꯤꯗꯕꯤꯗ ꯐꯖꯅ ꯉꯥꯡꯅꯕꯤꯔꯒ ꯐꯖꯅ ꯇꯥꯟꯅꯕꯤꯔꯒ ꯑꯗꯨꯃꯥꯏꯅ ꯇꯧ ꯇꯥꯔꯒꯗꯤ ꯁꯤꯁꯦ ꯐꯒꯅꯤ ꯍꯥꯏꯅ ꯈꯜꯂꯦ